ꯁꯥ ꯁꯟꯅ ꯆꯥꯅꯕꯒꯤꯗꯃꯛꯇ ꯑꯍꯥꯡꯕ ꯁꯖꯤꯛ ꯍꯧꯕ ꯃꯅꯥ ꯃꯁꯤꯡ ꯍꯧꯕ ꯂꯝꯄꯥꯛ ꯀꯌꯥ ꯑꯃ ꯂꯩ ꯂꯝꯄꯥꯛꯁꯤꯡ ꯑꯗꯨꯗ ꯁꯥꯁꯤꯡꯅ ꯆꯥꯗꯨꯅ ꯃꯣꯏꯒꯤ ꯃꯇꯝ ꯂꯦꯟꯖꯩ ꯑꯗꯨꯕꯨ ꯑꯀꯣꯏꯕꯒꯤ ꯐꯤꯚꯝ ꯑꯁꯤꯅ ꯀꯥꯏꯊꯔꯛꯄꯅ ꯃꯔꯝ ꯑꯣꯏꯔꯒ ꯐꯠꯇ ꯍꯥꯎꯊꯤ ꯄ꯭ꯂꯥꯁꯇꯤꯛ ꯕꯣꯇꯜ ꯑꯃꯥꯡ ꯑꯁꯣꯏ ꯀꯌꯥ ꯑꯁꯤꯕꯨ ꯃꯤꯌꯥꯝꯅ ꯃꯐꯝ ꯆꯥꯅ ꯍꯨꯟꯗꯣꯔꯛꯇꯕꯅ ꯂꯕꯨꯛ ꯂꯝꯍꯥꯡ ꯑꯍꯥꯡꯕ ꯂꯝꯄꯥꯛ ꯁꯥ ꯁꯟꯅ ꯆꯥꯔꯤꯕ ꯃꯐꯝꯁꯤꯡ ꯑꯗꯨꯗ ꯍꯨꯟꯗꯣꯔꯛꯄꯅ ꯃꯔꯝ ꯑꯣꯏꯔꯒ ꯃꯈꯣꯏꯗ ꯑꯋꯥꯕ ꯀꯌꯥ ꯑꯃ ꯃꯥꯏꯌꯣꯛꯅꯔꯤ ꯁꯥ ꯁꯟꯅ ꯏꯁꯤꯡ ꯃꯥꯏꯁꯤꯡ ꯂꯩꯔꯛꯇꯕꯅ ꯏꯁꯤꯡ ꯋꯥꯠꯂꯛꯄꯅ ꯃꯔꯝ ꯑꯣꯏꯔꯒ ꯁꯥꯁꯤꯡꯗꯁꯨ ꯅꯨꯡꯁꯥꯔꯕ ꯀꯂꯦꯟ ꯅꯨꯡꯁꯥꯗ ꯃꯈꯣꯏꯕꯨ ꯁꯖꯤꯛ ꯆꯥꯅꯕꯒꯤꯗꯃꯛꯇ ꯃꯄꯥꯟꯗ ꯊꯧꯔꯤ ꯄꯨꯟꯗꯨꯅ ꯊꯥꯗꯣꯛꯄ ꯇꯥꯔꯕꯁꯨ ꯃꯈꯣꯏꯕꯨ ꯏꯁꯤꯡ ꯂꯩꯇꯕꯅ ꯃꯔꯝ ꯑꯣꯏꯔꯒ ꯑꯋꯥꯕ ꯀꯌꯥ ꯑꯃ ꯃꯥꯏꯌꯣꯛꯅꯔꯤ ꯑꯗꯨꯒ ꯏꯁꯤꯡ ꯋꯥꯠꯄꯅ ꯃꯔꯝ ꯑꯣꯏꯔꯒ ꯏꯁꯤꯡ ꯁꯦꯡꯂꯛꯇꯕꯅ ꯃꯔꯝ ꯑꯣꯏꯔꯒ ꯃꯈꯣꯏꯗꯁꯨ ꯑꯅꯥꯕ ꯀꯌꯥ ꯑꯃꯁꯨ ꯊꯣꯛꯍꯜꯂꯤ ꯑꯃꯁꯨꯡ ꯁꯥ ꯁꯟꯗꯁꯨ ꯑꯁꯤ ꯑꯅꯥ ꯀꯌꯥ ꯑꯃ ꯊꯣꯛꯍꯜꯂꯤ ꯃꯁꯤ ꯊꯣꯛꯂꯛꯇꯅꯕꯒꯤꯗꯃꯛꯇ ꯑꯋꯥ ꯑꯅꯥꯁꯤ ꯊꯣꯛꯇꯅꯕꯒꯤꯗꯃꯛꯇ ꯑꯁꯤ ꯑꯅꯥ ꯑꯁꯤ ꯊꯣꯛꯇꯅꯕꯒꯤꯗꯃꯛꯇ ꯀꯔꯤ ꯇꯧꯕ ꯇꯥꯏ ꯍꯥꯏꯕ ꯃꯇꯝꯗ ꯑꯃꯣꯠ ꯑꯀꯥꯏ ꯑꯁꯤꯕꯨ ꯃꯐꯝ ꯆꯥꯅ ꯍꯨꯟꯗꯣꯛꯄ ꯑꯃꯁꯨꯡ ꯃꯍꯧꯁꯥꯒꯤ ꯐꯤꯚꯝ ꯑꯁꯤꯕꯨ ꯍꯥꯟꯅꯒꯤ ꯐꯤꯚꯝꯗ ꯍꯜꯂꯛꯅꯕꯒꯤꯗꯃꯛꯇ ꯎꯃꯪ ꯋꯥꯃꯪ ꯀꯣꯛꯊꯣꯛꯇꯕ ꯑꯃꯁꯨꯡ ꯃꯐꯝ ꯆꯥꯅ ꯎ ꯋꯥ ꯊꯥꯕ ꯑꯁꯤꯅꯆꯤꯡꯕ ꯀꯌꯥ ꯑꯁꯤ ꯄꯥꯏꯈꯠꯄ ꯇꯥꯔꯕꯗꯤ ꯁꯥ ꯁꯟꯗꯁꯨ ꯑꯃꯥꯡ ꯑꯇꯥ ꯊꯣꯛꯍꯜꯂꯔꯣꯏ ꯃꯤꯑꯣꯏꯁꯤꯡꯗꯁꯨ ꯑꯃꯥꯡ ꯑꯇꯥ ꯊꯣꯛꯍꯜꯂꯔꯣꯏ